ꯑꯩꯈꯣꯏꯒꯤ ꯆꯠꯅꯕꯤꯗ ꯃꯁꯥꯟꯅꯁꯤꯡ ꯑꯁꯤꯗꯤ ꯁꯒꯣꯜ ꯀꯥꯡꯖꯩ ꯃꯨꯛꯅꯥ ꯁꯥꯟꯅꯕ ꯑꯃꯗꯤ ꯍꯤꯗꯥꯡ ꯕ ꯍꯤ ꯑꯅꯤ ꯂꯝꯖꯦꯟ ꯇꯥꯟꯅꯕ ꯁꯒꯣꯜ ꯀꯥꯡꯖꯩ ꯍꯥꯏꯕꯁꯤ ꯑꯩꯈꯣꯏꯒꯤ ꯄꯨꯋꯥꯔꯤꯗꯒꯤ ꯆꯠꯅꯔꯛꯂꯕ ꯃꯁꯥꯟꯅꯅꯤ ꯃꯁꯤꯗ ꯑꯩꯈꯣꯏꯒꯤ ꯅꯨꯄꯥ ꯑꯃꯃꯝꯅ ꯃꯥꯒꯤ ꯁꯒꯣꯜꯁꯤꯡꯗ ꯀꯥꯔꯒ ꯕꯣꯜ ꯊꯣꯝꯅꯗꯣꯏꯅꯤ ꯑꯃꯣꯝ ꯑꯃꯣꯝ ꯅꯥꯀꯟ ꯅꯥꯀꯟ ꯑꯣꯄꯣꯖꯤꯠꯇ ꯂꯩꯔꯒ ꯑꯩꯈꯣꯏ ꯑꯉꯝꯕ ꯆꯥꯡꯗꯝꯅꯗꯣꯏꯅꯤ ꯍꯥꯏꯔꯤꯕ ꯑꯁꯤꯗ ꯃꯤꯑꯣꯏ ꯇꯔꯦꯠ ꯇꯔꯦꯠꯅ ꯂꯩꯒꯅꯤ ꯃꯤꯑꯣꯏꯁꯤꯡ ꯑꯗꯨꯗ ꯃꯁꯥ ꯃꯁꯥꯒꯤ ꯗ꯭ꯔꯦꯁ ꯇꯣꯉꯥꯟꯒꯅꯤ ꯃꯍꯥꯛꯅ ꯁꯦꯠꯀꯗꯧꯔꯤꯕ ꯈꯨꯗꯤꯡꯃꯛꯇꯨ ꯑꯃꯒ ꯑꯃꯒ ꯗ꯭ꯔꯦꯁꯁꯤꯡ ꯑꯗꯨ ꯑꯩꯈꯣꯏ ꯇꯤꯝ ꯑꯅꯤꯗꯨꯒꯤ ꯃꯥꯟꯅꯔꯣꯏ ꯇꯣꯉꯥꯟ ꯇꯣꯉꯥꯟ ꯑꯣꯏꯒꯅꯤ ꯁꯒꯣꯜ ꯀꯥꯡꯖꯩ ꯁꯥꯟꯅꯕ ꯃꯇꯝꯗ ꯑꯩꯈꯣꯏ ꯕꯣꯜ ꯑꯃ ꯂꯩꯒꯅꯤ ꯑꯩꯈꯣꯏ ꯊꯣꯝꯅꯅꯕ ꯑꯩꯈꯣꯏ ꯆꯩꯒꯨꯝꯕ ꯑꯃ ꯂꯩꯒꯅꯤ